ꯑꯩꯅ ꯖꯔꯅꯤ ꯆꯠꯊꯣꯛ ꯆꯠꯁꯤꯟ ꯇꯧꯕꯁꯦ ꯌꯥꯔꯤꯕ ꯃꯈꯩꯗꯤ ꯋꯤꯟꯇꯔ ꯁꯤꯖꯟꯗ ꯄꯥꯝꯃꯦ ꯋꯤꯟꯇꯔꯗ ꯆꯠꯄ ꯃꯇꯝꯗꯗꯤ ꯑꯩꯈꯣꯏꯗ ꯇ꯭ꯔꯦꯟꯗ ꯆꯠꯂꯒꯁꯨ ꯑꯁꯥꯕ ꯈꯥꯡꯕꯒꯤ ꯑꯋꯥꯕꯗꯣ ꯂꯩꯇ꯭ꯔꯦ ꯋꯤꯟꯇꯔꯗꯗꯤ ꯑꯗꯨꯗꯒꯤ ꯆꯥꯕ ꯊꯛꯄ ꯃꯇꯝꯗꯁꯨ ꯆꯥꯅꯤꯡꯕ ꯊꯛꯅꯤꯡꯕ ꯑꯗꯨꯝ ꯐꯥꯎꯍꯜꯂꯦ ꯋꯤꯟꯇꯔꯒꯤ ꯃꯇꯝꯗꯗꯤ ꯑꯗꯣ ꯋꯤꯟꯇꯔꯒꯤ ꯃꯇꯝꯗ ꯑꯃꯨꯛꯀ ꯍꯦꯟꯅ ꯑꯩꯅ ꯆꯠꯄ ꯄꯥꯝꯃꯤꯕꯒꯤ ꯃꯔꯝꯗꯤ ꯑꯉꯥꯡꯁꯤꯡꯅ ꯁ꯭ꯀꯨꯜꯂꯤꯟꯒꯤ ꯇꯥꯏꯃꯤꯡꯁꯦ ꯃꯣꯏꯒꯤ ꯐꯥꯏꯅꯦꯜ ꯑꯦꯛꯖꯥꯝ ꯂꯣꯏꯕ ꯃꯇꯝ ꯑꯣꯏꯁꯤꯟꯂꯛꯄ ꯃꯣꯏꯒꯤ ꯁꯨꯇꯤ ꯐꯪꯕ ꯃꯇꯝ ꯑꯣꯏꯕꯅꯤꯅ ꯄꯨꯟꯅ ꯃꯣꯏꯒ ꯑꯩꯈꯣꯏꯒ ꯆꯠꯃꯤꯟꯅꯗꯨꯅ ꯏꯟꯖꯣꯏ ꯇꯧꯃꯤꯟꯅꯕ ꯌꯥꯏ ꯑꯗꯨꯒ ꯑꯇꯣꯞꯄ ꯃꯔꯝꯅ ꯅꯤꯡꯊꯝꯊꯥꯒꯤ ꯃꯇꯝ ꯗꯤꯁꯦꯝꯕꯔ ꯖꯅꯋꯥꯔꯤ ꯁ꯭ꯋꯥꯏ ꯍꯥꯏꯕꯁꯤꯗꯤ ꯑꯩꯈꯣꯏ ꯈ꯭ꯔꯤꯁꯃꯥꯁꯀꯤ ꯃꯇꯝ ꯑꯣꯏꯕꯅꯤꯅ ꯈ꯭ꯔꯤꯁꯃꯥꯁꯁꯦ ꯑꯇꯣꯞꯄ ꯁ꯭ꯇꯦꯠꯇ ꯃꯌꯥꯝ ꯄꯨꯜꯂꯒ ꯑꯩꯒꯤ ꯈꯪꯅ ꯆꯥꯅꯔꯤꯕ ꯀꯣꯂꯤꯛꯁꯤꯡꯒ ꯄꯨꯟꯅ ꯍꯔꯥꯎ ꯅꯨꯡꯉꯥꯏꯕ ꯐꯣꯡꯗꯣꯛꯃꯤꯟꯅꯕ ꯑꯗꯨꯁꯨ ꯑꯗꯨꯒꯤ ꯑꯄꯥꯝꯕꯁꯨ ꯂꯩꯖꯩ ꯇꯁꯦꯡꯅ ꯋꯤꯟꯇꯔ ꯍꯥꯏꯕꯁꯤꯗꯗꯤ ꯑꯩꯈꯣꯏꯅ ꯑꯁꯥꯕꯒꯤ ꯑꯋꯥꯕ ꯖꯔꯅꯤ ꯆꯠꯄꯒꯤ ꯑꯋꯥꯕ ꯏꯁꯥ ꯆꯣꯞꯊꯕ ꯄꯊꯕ ꯆꯥꯕ ꯊꯛꯄ ꯌꯥꯗꯕ ꯍꯥꯏꯕꯅ ꯆꯤꯡꯕ ꯃꯌꯥꯝꯒꯤ ꯄ꯭ꯔꯣꯕ꯭ꯂꯦꯝꯁꯤꯡ ꯑꯁꯦ ꯋꯤꯟꯇꯔꯗꯅ ꯈꯔ ꯃꯈꯩꯗꯤ ꯍꯟꯊꯩ ꯍꯥꯏꯅ ꯑꯩꯅ ꯈꯟꯖꯩ ꯃꯗꯨꯅ ꯑꯩꯅ ꯋꯤꯟꯇꯔꯒꯤ ꯃꯇꯝꯗ ꯑꯦꯅꯤ ꯆꯠꯄ ꯈꯨꯗꯤꯡꯗ ꯆꯠꯊꯣꯛ ꯆꯠꯁꯤꯟ ꯈꯨꯗꯤꯡꯗ ꯋꯤꯟꯇꯔꯗꯅ ꯍꯦꯟꯅ ꯄꯥꯝꯅ ꯂꯨꯝꯅ ꯂꯧꯖꯩ